ꯏꯕꯨꯡꯉꯣ ꯗ꯭ꯔꯥꯏꯕꯔ ꯑꯁꯤ ꯑꯦꯌꯥꯔꯄꯣꯔꯠ ꯆꯠꯁꯦ ꯌꯥꯒꯗ꯭ꯔꯣ ꯑꯣ ꯌꯥꯅꯤꯌꯦ ꯁꯦ ꯁꯦ ꯑꯁꯤꯒꯤ ꯄꯣꯠꯁꯤꯡꯁꯦ ꯍꯥꯞꯆꯤꯟꯕꯤꯔꯣ ꯃꯅꯤꯡꯁꯤꯗ ꯂꯣꯏꯅꯃꯛ ꯑꯣ ꯌꯥꯔꯗ꯭ꯔ ꯆꯠꯂꯁꯤꯔꯥ ꯑꯣ ꯅꯪ ꯃꯥꯛꯁ ꯎꯞꯇ꯭ꯔꯤ ꯀꯩꯒꯤꯅꯣ ꯀꯣꯕꯤꯠꯀꯤ ꯑꯁꯨꯛ ꯂꯨꯔꯕ ꯃꯇꯝꯁꯤꯗꯕꯣ ꯃꯥꯛꯁ ꯌꯥꯎꯔꯛꯇꯤꯌꯦ ꯑꯣ ꯁꯦ ꯁꯦ ꯁꯦ ꯑꯁꯤ ꯎꯞꯁꯤꯜꯂꯣ ꯑꯗꯨꯒꯅꯦ ꯅꯦꯛꯁ ꯇꯥꯏꯝꯗꯗꯤꯅꯦ ꯃꯥꯛꯁ ꯎꯞꯇꯅꯅꯦ ꯆꯠꯀꯅꯨꯀꯣ ꯍꯥꯏꯗꯤ ꯅꯪꯅ ꯀꯩꯒꯨꯝꯕ ꯀꯣꯕꯤꯠꯁꯦ ꯄꯣꯖꯤꯇꯤꯞ ꯑꯣꯏꯔꯝꯕ ꯇꯥꯔꯒꯗꯤ ꯑꯩꯉꯣꯟꯗꯁꯨ ꯑꯃꯨꯛ ꯂꯧꯅꯒꯗꯣꯔꯤꯕꯅꯤ ꯍꯥꯏꯗꯤ ꯒꯥꯔꯤ ꯃꯅꯨꯡꯁꯤꯗ ꯏꯕꯥꯅꯤ ꯇꯣꯡꯂꯒ ꯑꯁꯥꯡꯕ ꯂꯝꯕꯤꯁꯦ ꯆꯠꯀꯗꯧꯔꯤꯕꯅꯤꯅ ꯑꯗꯣ ꯈꯨꯠꯇꯨꯁꯨꯅꯦ ꯁꯦꯅꯤꯇꯥꯏꯖꯔꯗꯣ ꯇꯣꯏꯅ ꯇꯣꯏꯅ ꯁꯤꯖꯤꯟꯅꯧꯀꯣ ꯍꯥꯏꯕꯗꯤ ꯃꯤ ꯑꯃꯒꯤ ꯄꯣꯠ ꯂꯒꯦꯁ ꯑꯃ ꯅꯪꯅ ꯊꯥꯡꯂꯨꯅꯤ ꯂꯣꯏꯔꯛꯄ ꯃꯇꯝꯗ ꯁꯦꯅꯤꯇꯥꯏꯖꯔ ꯁꯤꯖꯤꯟꯅꯒꯗꯕꯅꯤ ꯍꯥꯏꯗꯤ ꯄꯣꯖꯤꯇꯤꯞ ꯑꯣꯏꯕ ꯃꯤꯅ ꯄꯥꯏꯔꯛꯄ ꯑꯣꯏ ꯇꯥꯔꯒꯁꯨ ꯅꯪꯅ ꯁꯦꯅꯤꯇꯥꯏꯖꯔꯗꯣ ꯁꯤꯖꯤꯟꯅꯔꯒ ꯄꯥꯏ ꯇꯥꯔꯗꯤ ꯅꯉꯣꯟꯗꯁꯨ ꯁꯦꯞ ꯑꯣꯏꯗꯅꯥ ꯑꯗꯨꯃꯥꯏꯅ ꯇꯧꯗꯅ ꯃꯇꯨꯡꯗꯗꯤꯅꯦ ꯀꯥꯎꯕ ꯌꯥꯗꯦꯀꯣ